ꯑꯩꯒꯤ ꯋꯥꯈꯜꯂꯣꯟꯒꯤ ꯋꯥꯈꯜꯂꯣꯟꯗꯗꯤ ꯌꯣꯒꯥ ꯁꯥꯟꯅꯕ ꯑꯁꯤ ꯆꯍꯤ ꯃꯉꯥ ꯇꯔꯨꯛ ꯁꯨꯔꯛꯄ ꯑꯗꯨꯋꯥꯏꯗꯒꯤ ꯍꯧꯕ ꯌꯥꯔꯦ ꯍꯥꯏꯅ ꯈꯟꯖꯩ ꯅꯍꯥ ꯑꯣꯏꯔꯤꯉꯩꯗ ꯌꯣꯒꯥ ꯁꯥꯟꯅꯕꯒꯤ ꯌꯥꯝ ꯀꯥꯟꯅꯕ ꯂꯩ ꯅꯍꯥ ꯑꯣꯏꯔꯤꯉꯩꯒꯤ ꯄꯨꯟꯁꯤ ꯑꯁꯤꯗꯤ ꯁꯦꯝꯅꯤꯡꯕ ꯃꯑꯣꯡꯗ ꯁꯦꯝꯕ ꯌꯥꯕ ꯃꯇꯝꯅꯤ ꯑꯃꯁꯨꯡ ꯍꯛꯆꯥꯡꯒꯤ ꯁꯤꯡꯂꯤ ꯅꯥꯎꯔꯤ ꯄꯨꯝꯅꯃꯛꯁꯤ ꯌꯥꯝ ꯐ꯭ꯂꯦꯛꯁꯤꯕꯜ ꯑꯣꯏꯕ ꯃꯇꯝꯅꯤ ꯃꯇꯝꯁꯤꯗ ꯑꯩꯈꯣꯏꯒꯤ ꯋꯥꯈꯜꯂꯣꯟꯁꯤ ꯌꯣꯒꯥꯒꯤ ꯋꯥꯈꯜꯂꯣꯟ ꯏꯁꯄꯤꯔꯤꯆꯨꯋꯦꯜ ꯑꯣꯏꯕ ꯋꯥꯈꯜꯂꯣꯟ ꯁꯤꯒꯤꯁꯤ ꯑꯩꯈꯣꯏꯅ ꯅꯍꯥꯔꯣꯟꯁꯤꯡꯗ ꯐꯖꯅ ꯊꯝꯈꯤꯕ ꯇꯥꯔꯒꯗꯤ ꯇꯨꯡꯗ ꯂꯥꯛꯀꯗꯕ ꯑꯉꯥꯡꯁꯤꯡꯗ ꯌꯥꯝ ꯑꯐꯕ ꯋꯥꯈꯜ ꯈꯟꯕ ꯄꯣꯖꯤꯇꯤꯕ ꯑꯣꯏꯕ ꯋꯥꯈꯜ ꯈꯟꯕ ꯑꯃꯁꯨꯡ ꯁꯃꯥꯖꯒꯤ ꯑꯐꯕ ꯇꯧꯕ ꯃꯤꯑꯣꯏ ꯉꯥꯛꯇ ꯑꯣꯏꯔꯛꯀꯅꯤ ꯃꯔꯝ ꯑꯗꯨꯅ ꯌꯣꯒꯥ ꯑꯁꯤ ꯑꯉꯥꯡ ꯑꯣꯏꯔꯤꯉꯩꯗꯒꯤ ꯁꯥꯟꯅꯕ ꯌꯥꯝ ꯀꯥꯟꯅꯩ